ꯑꯃꯗꯤ ꯍꯛꯊꯦꯡꯅꯅ ꯏꯁꯥꯒ ꯊꯦꯡꯅꯔꯨꯕꯒ ꯈꯦꯠꯅꯕ ꯍꯟꯗ꯭ꯔꯦꯗꯇ ꯑꯩꯠꯇꯤ ꯄꯥꯔꯁꯦꯟ ꯁꯤꯛꯁꯇꯤ ꯄꯥꯔꯁꯦꯟꯗꯤ ꯑꯗꯨꯃꯛ ꯈꯦꯟꯅꯕ ꯂꯩ ꯏꯁꯥꯒ ꯍꯛꯊꯦꯡꯅꯅ ꯊꯦꯡꯅꯔꯛꯄꯗꯤ

ꯑꯗꯨꯒ ꯏꯁꯥꯅ ꯍꯛꯊꯦꯡꯅꯅ ꯊꯣꯛꯈꯤꯕ ꯏ ꯄꯥꯎ ꯊꯦꯡꯅꯔꯛꯄꯗꯤ ꯑꯩꯈꯣꯏꯗ ꯑꯗꯨꯛꯀꯤ ꯃꯇꯤꯛ ꯑꯆꯨꯝ ꯑꯔꯥꯟꯁꯨ ꯃꯁꯛ ꯈꯪꯉꯛꯄ ꯉꯝꯃꯤ ꯃꯤꯕꯨ ꯍꯦꯜꯞ ꯇꯧꯅꯤꯡꯕꯒꯤ ꯃꯇꯦꯡ ꯄꯥꯡꯅꯤꯡꯕꯒꯤ ꯑꯄꯥꯝꯕꯁꯨ ꯑꯩꯈꯣꯏꯒꯤ ꯏꯁꯥꯗ ꯐꯥꯎꯔꯛꯄꯁꯨ ꯌꯥꯎꯏ ꯃꯁꯤꯅ ꯃꯔꯝ ꯑꯣꯏꯔꯒ ꯄꯥꯎꯗ ꯈꯛꯇꯪ ꯇꯥꯕꯗꯒꯤ ꯍꯛꯊꯦꯡꯅꯅ ꯊꯦꯡꯅꯕꯒꯗꯤ ꯍꯛꯊꯦꯡꯅꯅ ꯊꯦꯡꯅꯕ ꯑꯁꯤꯅ ꯑꯩꯒꯤ ꯋꯥꯈꯜꯂꯣꯟꯗ ꯌꯥꯝꯅ ꯐꯩ ꯍꯥꯏꯅ ꯈꯟꯖꯩ